ꯃꯅꯤꯄꯨꯔꯗ ꯒꯥꯔꯗꯦꯅꯤꯡꯒꯤ ꯑꯣꯏꯕ ꯈꯨꯠꯂꯥꯏꯁꯤꯡ ꯑꯁꯤ ꯀꯥ ꯍꯦꯟꯅ ꯃꯔꯥꯡ ꯀꯥꯏꯅ ꯐꯪꯗꯕꯅ ꯃꯔꯝ ꯑꯣꯏꯔꯀꯥꯟꯗ ꯑꯩꯈꯣꯏꯒꯤ ꯍꯥꯟꯅꯗꯒꯤ ꯂꯩꯖꯔꯛꯂꯕ ꯁꯝꯅ ꯍꯥꯏꯔꯕꯗ ꯌꯣꯝꯄꯥꯛꯀꯨꯝꯕ ꯊꯥꯡꯒꯣꯜꯒꯨꯝꯕ ꯅꯠꯇ꯭ꯔꯀꯥꯟꯗ ꯄꯦꯔꯦ ꯍꯥꯏꯔꯤꯕ ꯃꯈꯜ ꯑꯍꯨꯝꯁꯤꯅ ꯃꯔꯨꯑꯣꯏꯅ ꯁꯤꯖꯤꯟꯅꯩ ꯌꯣꯝꯄꯥꯛꯁꯤꯅ ꯑꯩꯈꯣꯏꯒꯤ ꯀꯜꯂꯤꯕ ꯂꯩꯕꯥꯛ ꯑꯗꯨꯕꯨ ꯇꯧꯊꯣꯛꯇꯨꯅ ꯊꯥꯕ ꯌꯥꯕꯒꯤ ꯃꯑꯣꯡꯗ ꯂꯩꯕ ꯌꯥꯕꯒꯤ ꯄꯣꯠ ꯑꯣꯏꯍꯜꯂꯤ ꯑꯗꯨꯒ ꯄꯦꯔꯦꯁꯤꯅ ꯑꯩꯈꯣꯏꯒꯤ ꯏꯁꯤꯡ ꯆꯥꯏꯅꯕ ꯑꯃꯗꯤ ꯑꯩꯈꯣꯏꯒꯤ ꯊꯥꯡꯒꯣꯜꯁꯤꯅ ꯑꯩꯈꯣꯏꯒꯤ ꯍꯥꯟꯅ ꯀꯥ ꯍꯦꯟꯅ ꯍꯧꯒꯠꯂꯤꯕ ꯅꯥꯄꯤ ꯁꯤꯡꯕꯤꯁꯤꯡꯕꯨ ꯍꯥꯏꯗꯠꯅꯕꯗ ꯃꯇꯦꯡ ꯄꯥꯡꯉꯦ